ꯍꯜꯂꯣ ꯍꯥꯏꯕꯤꯌꯨ ꯑꯧ ꯁꯥꯔ ꯍꯥꯏꯕꯤꯌꯨ ꯑꯣ ꯑꯧ ꯌꯥꯏꯌꯦ ꯌꯥꯏꯌꯦ ꯍꯧꯖꯤꯛ ꯒꯣꯕꯤꯟꯗꯒꯤꯗꯣ ꯄꯨꯡ ꯑꯌꯨꯛꯀꯤ ꯄꯨꯡ ꯃꯉꯥꯗꯒꯤ ꯍꯥꯡꯉꯦ ꯑꯗꯨꯒ ꯅꯨꯃꯤꯗꯥꯡꯋꯥꯏꯔꯝ ꯄꯨꯡ ꯇꯔꯦꯠꯇ ꯂꯣꯜꯂꯤ ꯑꯗꯣ ꯃꯐꯝꯗꯣ ꯌꯥꯝꯅ ꯐꯖꯩ ꯑꯗꯣ ꯂꯥꯛꯀꯦ ꯍꯥꯏꯔꯒꯗꯤ ꯀꯔꯤ ꯂꯝꯗꯒꯤ ꯂꯥꯛꯄꯤꯕꯅꯣ ꯌꯥꯏꯌꯦ ꯌꯥꯏꯌꯦ ꯑꯗꯣ ꯂꯩꯐꯝ ꯅꯨꯡꯐꯝꯗꯤ ꯀꯃꯥꯏ ꯇꯧꯕꯒꯦ ꯌꯥꯅꯤꯌꯦ ꯃꯐꯝꯁꯦ ꯑꯅꯛꯄꯗ ꯀꯥ ꯚꯔꯥ ꯑꯩꯈꯣꯏꯒꯤ ꯅꯣꯡꯃꯒꯤ ꯐꯤꯁꯦ ꯑꯩꯈꯣꯏꯒꯤ ꯂꯨꯄꯥ ꯆꯃꯉꯥꯒꯤ ꯂꯩ ꯑꯗꯩ ꯆꯍꯨꯝꯒꯤ ꯂꯩ ꯑꯗꯩ ꯂꯤꯁꯤꯡꯒꯤ ꯂꯩ ꯀꯥ ꯅꯥꯟꯕ ꯑꯗꯒꯤ ꯑꯗꯒꯤ ꯀꯔꯤ ꯃꯥ ꯍꯥꯏꯕꯨ ꯇꯤꯚꯤ ꯅꯨꯡꯕꯤ ꯊꯝꯃꯒ ꯀꯩꯅꯣ ꯇꯧꯔ ꯂꯩꯕꯅ ꯂꯨꯄꯥ ꯂꯤꯁꯤꯡ ꯑꯃ ꯂꯧꯋꯦ ꯅꯣꯡꯃꯒꯤ ꯑꯗꯨꯒ ꯇꯤꯚꯤ ꯅꯨꯡꯕꯤ ꯂꯩꯇꯕ ꯍꯥꯏꯗꯤ ꯀꯩꯅꯣ ꯇꯧꯕꯗꯨꯅ ꯂꯨꯄꯥ ꯆꯥꯍꯨꯝꯒꯤ ꯂꯩ ꯑꯗꯩ ꯆꯃꯉꯥꯒꯤ ꯂꯩ ꯍꯥꯏꯕꯤꯌꯣ ꯒꯣꯕꯤꯟꯗ ꯍꯧꯖꯤꯛ ꯌꯥꯝ ꯐꯖꯩ ꯑꯗꯒꯤ ꯂꯥꯏ ꯈꯣꯏꯔꯨꯝꯕ ꯈꯣꯠꯄ ꯑꯩꯈꯣꯏꯒꯤ ꯃꯩꯇꯩꯁꯤꯡꯒꯤ ꯌꯥꯝꯅ ꯅꯨꯡꯉꯥꯏꯕ ꯃꯐꯝ ꯑꯗꯒꯤ ꯂꯥꯏ ꯈꯣꯏꯔꯨꯝꯖꯕ ꯃꯌꯥꯝꯅ ꯌꯥꯝꯅ ꯄꯥꯝꯖꯕ ꯏꯁꯣꯔꯒꯤ ꯃꯩꯇꯩꯁꯤꯡꯒꯤꯗꯤ ꯃꯣꯏ ꯏꯁꯣꯔꯒꯤ ꯌꯥꯝꯅ ꯄꯥꯝꯖꯕ ꯃꯐꯝꯅꯤ ꯒꯣꯕꯤꯟꯗꯖꯤꯁꯤ

ꯂꯩꯅꯤ ꯂꯩꯅꯤꯌꯦ ꯁꯣꯏꯗꯅ ꯂꯩꯅꯤꯌꯦ ꯑꯗꯣ ꯑꯩꯒꯤ ꯐꯣꯟ ꯅꯝꯕꯔꯁꯤꯗ ꯑꯗꯨꯝ ꯀꯣꯟ ꯇꯧꯕꯤꯔꯛꯑꯣ ꯑꯗꯨꯒ ꯑꯗꯨꯝ ꯀꯟꯇꯦꯛ ꯇꯧꯔꯒ ꯑꯩꯈꯣꯏꯒꯤ ꯂꯩꯐꯝ ꯅꯨꯡꯐꯝ ꯑꯗꯒꯤ ꯍꯥꯏꯗꯤ ꯂꯩꯐꯝ ꯀꯝꯔꯥꯒꯤ ꯅꯣꯡꯔꯥꯗꯣ ꯀꯝꯔꯥꯒꯗꯣ ꯑꯗꯨꯝ ꯁꯤꯟꯅꯉꯥꯏꯗꯣ ꯇꯧꯁꯦ ꯍꯥꯏꯕ ꯑꯣ ꯐꯔꯦ ꯐꯔꯦ ꯐꯔꯦ ꯌꯥꯝ ꯑꯩ ꯊꯝꯖꯔꯒꯦ